ꯁꯥꯅ ꯈꯣꯠꯅꯕ ꯗ ꯃꯣꯏꯒꯤ ꯄꯨꯟꯁꯤ ꯒꯤ ꯁꯤꯟꯐꯝ ꯑꯣꯏꯅ ꯂꯧꯔꯤꯕ ꯃꯤꯑꯣꯏ ꯍꯥꯏꯔꯒꯗꯤ ꯑꯩꯒꯤ ꯏꯌꯥꯝꯕ ꯑꯃ ꯂꯩ ꯃꯥꯁꯦ ꯁꯨꯇꯤꯡ ꯇꯧꯕꯅꯤ ꯃꯥ ꯍꯥꯏꯗꯤ ꯃꯥꯒꯤ ꯂꯥꯍ ꯀꯦꯔꯤꯌꯔꯁꯦ ꯄꯨꯔꯥ ꯁ꯭ꯄꯣꯔꯠꯁꯇ ꯑꯣꯏꯅ ꯆꯪꯈꯤꯕꯅꯤ ꯍꯥꯏ ꯇꯥꯔꯦ ꯃꯍꯩꯔꯣꯏꯁꯤꯡ ꯁ꯭ꯀꯨꯜ ꯍꯥꯏꯗꯤ ꯁ꯭ꯀꯨꯜꯒꯤ ꯁ꯭ꯄꯣꯔꯠꯁ ꯃꯤꯠ ꯇꯧꯕ ꯃꯇꯝꯗ ꯑꯗꯩ ꯁ꯭ꯀꯨꯜ ꯒꯤ ꯁꯥꯇ꯭ꯔꯁꯤꯡꯗꯣ ꯂꯣꯏꯅꯃꯛ ꯁꯔꯨꯛ ꯌꯥꯏ ꯍꯥꯏ ꯇꯥꯔꯦ